ꯑꯩꯈꯣꯏꯅ ꯁ꯭ꯀꯨꯜ ꯆꯠꯄꯗ ꯑꯩꯈꯣꯏ ꯏꯃꯥꯟꯅꯕꯁꯤꯡꯒ ꯄꯨꯜꯂꯒ ꯁ꯭ꯀꯨꯜ ꯆꯠꯃꯤꯟꯅꯩ ꯑꯗꯩ ꯂꯝꯕꯤꯗ ꯁꯨꯝ ꯋꯥꯔꯤ ꯋꯥꯇꯥꯏ ꯁꯥꯔꯒ ꯆꯠꯃꯤꯟꯅꯩ ꯈꯣꯠꯃꯤꯟꯅꯩ ꯑꯗꯒꯤ ꯃꯥꯏ ꯃꯥꯏꯒꯤ ꯋꯥꯔꯤ ꯂꯩꯖꯕ ꯈꯣꯠꯆꯕ ꯁꯨꯝ ꯄꯨꯊꯣꯛꯄꯤꯔꯛꯂꯒ ꯑꯗꯨꯝ ꯑꯩꯈꯣꯏ ꯋꯥꯔꯤ ꯁꯥꯔꯒ ꯑꯗꯨꯝ ꯆꯠꯂꯤ ꯑꯗꯩ ꯊꯧꯕꯥꯜꯗꯁꯨ ꯆꯪꯉꯒ ꯊꯧꯕꯥꯜ ꯕꯖꯥꯔꯗ ꯑꯃꯨꯛ ꯏꯃꯥꯟꯅꯕꯁꯤꯡꯒꯤ ꯄꯣꯠꯆꯩ ꯂꯩꯁꯤ ꯈꯣꯠꯁꯤ ꯍꯥꯏꯕꯗꯁꯨ ꯑꯗꯨꯝ ꯆꯪꯉꯒ ꯂꯩ ꯂꯩꯕ ꯈꯣꯠꯄ ꯑꯗꯨꯝ ꯆꯪꯃꯤꯟꯅꯩ ꯑꯗꯒꯤ ꯑꯗ ꯊꯦꯡꯅꯔꯛꯄ ꯈꯣꯠꯄ ꯃꯌꯥꯝ ꯑꯃꯁꯨ ꯂꯩ ꯑꯗꯒꯤ ꯆꯠꯃꯤꯟꯅꯔꯒ ꯑꯣꯖꯥꯁꯤꯡꯅ ꯑꯣꯖꯥꯁꯤꯡꯅꯁꯨ ꯑꯩꯈꯣꯏꯕꯨ ꯁꯨꯝ ꯌꯥꯝꯅꯁꯨ ꯂꯨꯅ ꯇꯧꯕꯤ ꯑꯗꯒꯤ ꯃꯣꯏꯅ ꯃꯣꯏꯅ ꯇꯧ ꯈꯣꯠꯂꯨ ꯍꯥꯏꯕꯗ ꯁ꯭ꯄꯣꯔꯠꯁꯀꯤ ꯃꯇꯝ ꯃꯇꯝꯗꯕꯨ ꯑꯣꯏꯔꯁꯨ ꯑꯃꯗꯕꯨ ꯑꯣꯏꯔꯁꯨ ꯑꯗꯨꯝ ꯃꯣꯏꯅ ꯑꯩꯈꯣꯏꯕꯨ ꯑꯗꯨꯝ ꯁꯄꯣꯔꯠ ꯇꯧꯕꯤꯔꯒ ꯑꯗꯨꯝ ꯀꯩꯗꯧꯕꯤ ꯑꯗꯒꯤ ꯑꯩꯈꯣꯏ ꯏꯃꯥꯟꯅꯕꯁꯤꯡꯒ ꯃꯄꯥꯟ ꯊꯣꯛꯂꯛꯂꯒ ꯑꯗꯨꯝ ꯂꯩꯃꯤꯟꯅ ꯈꯣꯠꯃꯤꯟꯅꯗꯅ ꯋꯥꯔꯤ ꯋꯥꯇꯥꯏꯁꯨ ꯃꯌꯥꯝ ꯇꯧꯋꯤ ꯑꯗꯒꯤ ꯑꯦꯠꯃꯤꯁꯟ ꯇꯧꯕꯒꯤ ꯃꯇꯥꯡꯗ ꯑꯩꯈꯣꯏ ꯏꯃꯥꯟꯅꯕꯁꯤꯡ ꯄꯨꯟꯅ ꯆꯠꯂꯒ ꯈꯣꯠꯂꯒ ꯑꯗꯨꯝ ꯄꯩꯁꯥꯒꯤꯗ ꯑꯣꯏꯔꯁꯨ ꯀꯩꯒꯤ ꯑꯣꯏꯔꯁꯨ ꯑꯗꯨꯝ ꯍꯥꯏꯅꯔꯒ ꯑꯗꯨꯝ ꯇꯥꯅ ꯈꯣꯠꯅꯕ ꯑꯣꯏꯔꯁꯨ ꯑꯗꯨꯝ ꯍꯥꯏꯌꯦ ꯑꯗꯒꯤ ꯑꯣꯖꯥꯁꯤꯡꯅꯁꯨ ꯑꯗꯨꯝ ꯌꯥꯕꯤ ꯑꯗꯒꯤ